ꯑꯩꯅ ꯃꯃꯥꯡ ꯆꯍꯤꯗ ꯁꯤꯔꯣꯏ ꯂꯤꯂꯤ ꯌꯦꯡꯕ ꯆꯠꯆꯔꯨꯏ ꯖꯅꯋꯥꯔꯤ ꯃꯃꯥꯡ ꯆꯍꯤꯒꯤ ꯖꯅꯋꯥꯔꯤꯗ ꯁꯤꯔꯣꯏ ꯂꯤꯂꯤ ꯌꯦꯡꯕ ꯆꯠꯆꯔꯨꯏ ꯁꯤꯔꯣꯏ ꯂꯤꯂꯤꯁꯦ ꯌꯥꯝꯅ ꯐꯖꯩ ꯍꯥꯏꯕꯗꯨꯗ ꯌꯥꯝꯅꯁꯨ ꯐꯖꯕ ꯃꯇꯝ ꯑꯣꯏꯔꯝꯒꯅꯤ ꯍꯥꯏꯅ ꯆꯠꯆꯔꯨꯏ ꯑꯗꯨꯗ ꯁꯤꯔꯣꯏ ꯂꯤꯂꯤ ꯌꯦꯡꯕ ꯆꯠꯄ ꯀꯥꯟꯗ ꯅꯣꯡ ꯏꯁꯤꯡꯁꯦ ꯐꯖꯅ ꯆꯨꯈꯤ ꯑꯗꯒꯤ ꯅꯤꯡꯊꯝꯊꯥꯒ ꯑꯣꯏꯕꯒ ꯂꯝꯕꯤꯁꯦ ꯌꯥꯝꯅ ꯂꯤꯛꯂꯥꯅꯁꯨ ꯅꯣꯡꯅꯁꯨ ꯅꯥꯟꯗꯅ ꯀꯥꯕ ꯉꯝꯗꯕ ꯌꯥꯝꯅ ꯋꯥꯅ ꯀꯥꯔ ꯃꯇꯨꯡꯗ ꯁꯤꯔꯣꯏ ꯂꯤꯂꯤꯁꯦ ꯌꯦꯡꯕ ꯐꯪꯒꯅꯤ ꯈꯜꯂꯒ ꯁꯤꯔꯣꯏ ꯂꯤꯂꯤꯁꯤ ꯌꯦꯡꯕ ꯆꯪꯉꯨꯕ ꯀꯥꯟꯗ ꯁꯤꯔꯣꯏ ꯂꯤꯂꯤꯁꯦ ꯁꯥꯠꯂꯝꯗ꯭ꯔꯦ ꯁꯤꯔꯣꯏ ꯂꯤꯂꯤ ꯁꯥꯠꯂꯝꯗꯕꯤꯗ ꯂꯩꯔꯝꯃꯦ ꯑꯗ ꯁꯤꯔꯣꯏ ꯂꯤꯂꯤ ꯁꯥꯠꯂꯝꯗꯕꯗꯒꯤ ꯑꯃꯨꯛꯀ ꯍꯜꯂꯛꯄꯗ ꯋꯥꯅ ꯍꯜꯂꯛꯄꯗꯁꯨ ꯑꯦꯛꯁꯤꯗꯦꯟꯁꯨ ꯊꯣꯛꯑꯦ ꯑꯩꯈꯣꯏꯒꯤ ꯂꯥꯛꯃꯤꯟꯅꯔꯤꯕ ꯒꯥꯔꯤ ꯑꯃ ꯑꯦꯛꯁꯤꯗꯦꯟ ꯊꯣꯛꯄꯗꯒꯤ ꯁꯨꯃꯥꯏꯅ ꯍꯧꯖꯤꯛꯁꯨ ꯏꯃꯥꯟꯅꯕꯗꯣ ꯁꯨꯝꯃꯥꯏꯅ ꯇꯧꯔꯒ ꯃꯈꯣꯡꯗꯣ ꯆꯠꯄ ꯉꯝꯗꯅ ꯂꯩ ꯃꯤꯅ ꯁꯧꯔꯒ ꯑꯣꯔ ꯇ꯭ꯔꯣꯂꯤ ꯇꯧꯔꯒꯁꯨ ꯆꯠꯂꯤ ꯃꯁꯤ ꯃꯁꯤꯒꯤ ꯖꯔꯅꯤꯁꯦ ꯌꯥꯝꯅ ꯁꯨꯛꯅꯨꯡ ꯅꯨꯡꯉꯥꯏꯈꯤꯗꯕ ꯖꯔꯅꯤ ꯑꯃ ꯍꯥꯏꯔꯒꯗꯤ ꯁꯤꯔꯣꯏ ꯂꯤꯂꯤ ꯆꯠꯄ ꯖꯔꯅꯤꯁꯤ ꯑꯣꯏ ꯑꯗꯣ ꯁꯨꯃꯥꯏꯅ ꯆꯠꯄ ꯈꯣꯡꯆꯠꯁꯦ ꯑꯩ ꯃꯇꯨꯡꯗꯗꯤ ꯁꯨꯡꯆꯠ ꯆꯠꯅꯤꯡꯗ꯭ꯔꯦ ꯁꯤꯔꯣꯏ ꯂꯤꯂꯤ ꯆꯠꯄ ꯁꯤꯔꯣꯏ ꯂꯤꯂꯤ ꯁꯨꯛꯌꯦꯡ ꯌꯦꯡꯕ ꯆꯠꯂꯔꯣꯏ